ꯑꯩꯈꯣꯏꯒꯤ ꯀꯜꯆꯔꯦꯜ ꯍꯦꯔꯤꯇꯦꯖ ꯑꯣꯏꯕ ꯀꯕꯗꯤ ꯈꯣꯈꯣ ꯑꯦꯛꯁꯇ꯭ꯔꯥ ꯒꯦꯝꯁ ꯀꯌꯥ ꯑꯃ ꯂꯩꯌꯦ ꯑꯗꯨꯕꯨ ꯑꯦꯂꯦꯛꯇ꯭ꯔꯣꯅꯤꯛ ꯒꯦꯝꯁꯅ ꯔꯤꯄ꯭ꯂꯦꯁ ꯇꯧꯕꯒꯤ ꯃꯔꯝ ꯑꯣꯏꯅ ꯍꯧꯖꯤꯛꯇꯤ ꯑꯉꯥꯡ ꯑꯣꯏꯁꯨ ꯑꯉꯥꯡꯈꯣꯏ ꯈꯔ ꯅꯍꯥꯈꯣꯏ ꯈꯔ ꯑꯦꯂꯦꯛꯇ꯭ꯔꯣꯅꯤꯛ ꯒꯦꯝꯁꯇ ꯉꯥꯎꯕ ꯃꯔꯝ ꯑꯣꯏꯅ ꯃꯄꯥꯟꯁꯨ ꯊꯣꯛꯇ ꯍꯛꯆꯥꯡꯗꯁꯨ ꯅꯥꯔꯛꯄ ꯃꯁꯥꯏꯗꯤ ꯃꯨꯞꯃꯦꯟꯗꯣ ꯂꯩꯇ꯭ꯔꯕꯅꯤꯅ ꯍꯛꯆꯥꯡꯗꯣ ꯅꯥꯔꯛꯄ ꯁꯔꯨ ꯁꯔꯨ ꯁꯔꯥꯡ ꯅꯥꯔꯛꯄ ꯑꯣꯏꯕꯒꯤꯁꯨ ꯆꯥꯟꯁ ꯂꯩꯌꯦ ꯑꯗꯨꯅ ꯑꯩꯈꯣꯄꯏꯒꯤ ꯋꯥꯈꯜꯂꯣꯟꯗꯗꯤ ꯁꯤꯒꯨꯝꯕ ꯑꯦꯂꯦꯛꯇ꯭ꯔꯣꯅꯤꯛ ꯒꯦꯝꯁ ꯊꯣꯛꯂꯛꯄꯁꯦ ꯁꯤꯁꯦ ꯑꯩꯈꯣꯏꯒꯤ ꯃꯥꯡꯖꯕꯅꯤ ꯍꯥꯏꯔꯤꯌꯦ